ꯑꯩꯅ ꯑꯩꯈꯣꯏ ꯂꯝꯗ ꯌꯥꯝ ꯇꯣꯏꯅ ꯎꯕ ꯎꯆꯦꯛ ꯍꯥꯏꯔꯒꯗꯤ ꯁꯦꯟꯗ꯭꯭ꯔꯥꯡ ꯆꯣꯉꯥ ꯂꯝꯈꯨꯅꯨ ꯑꯁꯤꯅ ꯆꯤꯡꯕꯁꯦ ꯌꯥꯝ ꯇꯣꯏꯅ ꯎꯏ ꯑꯗꯨꯒ ꯑꯩꯅ ꯌꯥꯝꯅ ꯌꯦꯡꯕꯗ ꯄꯨꯛꯅꯤꯡ ꯍꯨꯕ ꯌꯥꯝꯅ ꯅꯨꯡꯁꯤꯕ ꯑꯩꯈꯣꯏꯒꯤ ꯄꯥꯠ ꯀꯨꯝꯕ ꯀꯩꯒꯨꯝꯕ ꯂꯩꯕꯗ ꯂꯝ ꯈꯨꯅꯨꯒꯨꯝꯕ ꯈꯨꯅꯨ ꯀꯔꯤ ꯀꯔꯤ ꯃꯌꯥꯝ ꯑꯃ ꯄꯥꯏꯔꯛꯑ ꯄꯥꯏꯔꯛꯑꯒ ꯆꯥꯛꯇꯥꯏ ꯑꯗꯨꯒ ꯃꯈꯣꯏ ꯒꯨꯝꯕꯁꯦ ꯎꯕꯗ ꯄꯨꯛꯅꯤꯡ ꯌꯥꯝ ꯅꯨꯡꯁꯤ ꯄꯨꯛꯅꯤꯡꯁꯨ ꯌꯥꯝꯅ ꯍꯨꯏ ꯃꯈꯣꯏꯒꯨꯝꯕꯁꯦ ꯌꯥꯝ ꯅꯨꯡꯁꯤ